ꯂꯨꯍꯣꯡꯕꯒꯨꯝꯕ ꯑꯆꯧꯕ ꯀꯨꯝꯍꯩ ꯍꯔꯥꯎ ꯀꯨꯝꯍꯩꯒꯨꯝꯕ ꯂꯥꯛꯄ ꯃꯇꯝꯗ ꯏꯁꯤꯡ ꯌꯨꯝꯗꯒꯤ ꯇꯣꯇꯤ ꯏꯁꯤꯡ ꯑꯗꯨꯝ ꯁꯤꯖꯤꯟꯅꯕ ꯌꯥꯎꯋꯦ ꯑꯗꯣ ꯃꯌꯥꯝ ꯇꯤꯜꯂꯛꯄ ꯌꯥꯎꯔꯒꯅ ꯏꯁꯤꯡꯒꯤ ꯗꯔꯀꯥꯔ ꯂꯩꯕ ꯌꯥꯝ ꯌꯥꯎꯔꯛꯑꯒꯅ ꯑꯩꯈꯣꯏꯒꯤ ꯐꯣꯟ ꯇꯧꯔꯒ ꯇꯦꯡꯀꯤꯗꯒꯤ ꯏꯁꯤꯡ ꯂꯧꯋꯦ ꯑꯗꯨꯒ ꯂꯤꯇꯔ ꯑꯍꯨꯝꯒꯨꯝꯕ ꯂꯧꯕ ꯌꯥꯎꯋꯦ ꯂꯤꯇꯔ ꯑꯍꯨꯝꯗꯅ ꯂꯨꯄꯥ ꯆꯥꯝꯃ ꯂꯧꯋꯦ ꯂꯤꯇꯔ ꯆꯥꯝꯃꯉꯥꯒꯤꯗ ꯑꯣꯏꯔꯒꯅ ꯂꯨꯄꯥ ꯆꯅꯤ ꯂꯧꯕ ꯌꯥꯎꯋꯦ ꯁꯨꯃꯥꯏꯅ ꯑꯗꯨꯝ ꯁꯤꯖꯤꯟꯅꯩꯌꯦ ꯏꯁꯤꯡꯗꯤ